ꯑꯩꯅ ꯍꯟꯗꯛ ꯆꯦꯟꯕ ꯄ꯭ꯂꯥꯁꯇꯤꯛ ꯀꯟꯇꯟꯁꯤꯡꯗꯨꯗꯤ ꯌꯥꯝꯅ ꯀꯥꯟꯅꯔꯝꯃꯦ ꯑꯗꯨꯒ ꯃꯥꯒꯤ ꯄ꯭ꯂꯥꯁꯇꯤꯛꯀꯤ ꯀ꯭ꯋꯥꯂꯤꯇꯤꯗꯨꯁꯨ ꯌꯥꯝꯅ ꯐꯩꯌꯦ ꯑꯗꯨꯝ ꯑꯩꯅ ꯁꯤꯖꯤꯟꯅꯕꯗ ꯃꯥꯒꯤ ꯃꯈꯨꯝ ꯃꯥꯒꯤ ꯂꯤꯠꯇꯨꯗꯨ ꯌꯥꯝꯅ ꯇꯥꯏꯠ ꯑꯣꯏꯔꯀꯥꯟꯗ ꯌꯥꯝꯅ ꯄꯣꯠꯇꯣ ꯑꯐꯕ ꯑꯣꯏꯌꯦ ꯑꯗꯨꯗꯨꯒ ꯄꯣꯠꯆꯩꯁꯤꯡꯁꯨ ꯑꯩꯅ ꯊꯝꯅꯤꯡꯕꯁꯤꯡꯗꯣ ꯃꯥꯒꯤ ꯃꯐꯝ ꯃꯐꯝ ꯆꯥꯅ ꯊꯝꯕꯗꯁꯨ ꯄ꯭ꯂꯥꯁꯇꯤꯛꯀꯤ ꯀꯩꯅꯣꯁꯤꯡꯗꯨꯅ ꯐꯖꯕ ꯑꯩꯉꯣꯟꯗ ꯌꯥꯝꯅ ꯌꯦꯡꯕꯗ ꯃꯌꯥꯝꯅꯁꯨ ꯑꯩꯒꯤ ꯀꯤꯠꯆꯟꯗꯨꯗ ꯌꯥꯝꯅ ꯐꯖꯕꯝꯁꯨ ꯑꯣꯏꯔꯦ ꯑꯗꯨꯗꯨꯒ ꯃꯥꯒꯤ ꯁꯤꯖꯤꯟꯅꯐꯝꯁꯨ ꯌꯥꯝ ꯈꯪꯉꯦ ꯍꯥꯏꯗꯤ ꯑꯗꯨꯒ ꯃꯌꯥꯝꯅꯁꯨ ꯑꯩꯉꯣꯟꯗ ꯁꯤꯕꯨ ꯀꯥꯏꯗꯒꯤ ꯂꯧꯔꯨꯔꯤꯅꯣ ꯅꯪꯉꯣꯟꯗ ꯀꯥꯏꯗꯒꯤ ꯀꯔꯝꯕ ꯑꯣꯟꯂꯥꯏꯟꯗ ꯀꯩꯅꯣꯗꯒꯤ ꯆꯦꯜꯂꯤꯅꯣ ꯈꯣꯠꯂꯤꯅꯣꯅ ꯑꯗꯨꯝ ꯍꯪꯉꯒ ꯑꯩꯉꯣꯟꯗ ꯑꯐꯕ ꯀꯩꯅꯣꯁꯤꯡꯗꯣ ꯃꯌꯥꯝ ꯍꯥꯏꯔꯛꯑꯦ ꯃꯣꯏꯅꯁꯨ ꯄꯥꯝꯕꯒꯤ ꯑꯃꯨꯛꯀ ꯆꯦꯟꯕꯤꯌꯣ ꯈꯣꯠꯂꯣꯅ ꯑꯗꯨꯒ ꯑꯩꯉꯣꯟꯗꯁꯨ ꯌꯥꯝꯅ ꯍꯔꯥꯎꯁꯨ ꯍꯔꯥꯎꯑꯦ ꯍꯥꯏꯕꯗꯤ ꯑꯩꯅ ꯆꯦꯜꯂꯨꯕ ꯄ꯭ꯔꯗꯛꯁꯤꯡꯗꯣ ꯃꯤꯅꯒ ꯄꯥꯝꯗꯅ ꯈꯣꯠꯇꯅꯒ ꯑꯩꯉꯣꯟꯗꯒ ꯍꯪꯉꯛꯄ ꯑꯗꯨꯃꯥꯏꯅ ꯇꯧꯔꯛꯄꯁꯤꯡꯗꯨꯁꯨ ꯌꯥꯝ ꯅꯨꯡꯉꯥꯏ ꯑꯗꯨꯒ ꯑꯩꯒꯤꯗꯃꯛ ꯑꯣꯏꯅꯁꯨ ꯁꯤꯖꯤꯟꯅꯐꯝꯁꯨ ꯌꯥꯝ ꯈꯪꯉꯦ ꯃꯥꯒꯤ ꯌꯨꯁꯐꯨꯜ ꯑꯣꯏꯔꯦ ꯌꯥꯝꯅ ꯑꯩꯉꯣꯟꯗ ꯑꯗꯨꯒ ꯑꯩꯒꯤ ꯍꯥꯞꯅꯤꯡꯕ ꯒ꯭ꯔꯣꯁꯔꯤ ꯑꯥꯏꯇꯝꯁ ꯑꯗꯨꯗꯒꯤ ꯀꯤꯠꯆꯟꯒꯤ ꯑꯇꯣꯞ ꯑꯇꯣꯞꯄ ꯃꯌꯥꯝꯁꯤꯡꯗꯣ ꯂꯣꯏꯅꯃꯛ ꯏꯁꯄꯥꯏꯁꯦꯁꯀꯨꯝꯕ ꯑꯗꯨꯗꯒꯤꯗꯤ ꯀꯩꯅꯣꯒꯨꯝꯕ ꯀꯔꯤ ꯍꯥꯏꯁꯤꯒꯦ ꯑꯩꯈꯣꯏꯒꯤ ꯄꯣꯠꯆꯩ ꯑꯇꯣꯞꯄ ꯍꯥꯏꯕꯗꯤ ꯑꯗꯨꯝ ꯑꯦꯅꯤ ꯀꯤꯠꯆꯟꯒꯤ ꯊꯝꯒꯗꯕ ꯍꯋꯥꯏ ꯆꯦꯡꯋꯥꯏ ꯑꯣꯏꯔꯣ ꯑꯗꯨꯒꯨꯝꯕ ꯃꯌꯥꯝꯁꯨ ꯍꯥꯞꯄꯗꯁꯨ ꯌꯥꯝ ꯀꯥꯟꯅꯈꯔꯦ ꯑꯗꯨꯗꯨꯒ ꯄꯣꯠꯇꯨꯁꯨ ꯃꯥꯒꯤ ꯀ꯭ꯋꯥꯂꯤꯇꯤꯗꯣ ꯑꯗꯨꯒꯤꯁꯨ ꯌꯥꯝꯅ ꯐꯩ ꯑꯗꯨꯗꯨꯅ ꯑꯩꯒꯤ ꯑꯣꯟꯂꯥꯏꯟ ꯀꯩꯅꯣꯁꯤꯁꯨ ꯁꯣꯞꯄꯤꯡ ꯃꯈꯜ ꯑꯩꯅ ꯍꯧꯖꯤꯛ ꯆꯦꯜꯂꯤꯕꯁꯤꯡꯁꯤꯁꯨ ꯌꯥꯝꯅ ꯊꯥꯒꯠꯆꯔꯤ ꯍꯟꯅ ꯍꯟꯅ ꯃꯇꯨꯡꯗꯁꯨ ꯁꯨꯃꯥꯏꯅ ꯑꯐꯕ ꯄꯣꯠꯆꯩ ꯊꯥꯕꯤꯔꯛꯑꯣ ꯍꯟꯅ ꯍꯟꯅ ꯑꯗꯨꯃꯥꯏ ꯍꯥꯏꯖꯔꯤ ꯑꯗꯨꯒ ꯃꯌꯥꯝꯒꯤ ꯁꯦꯕꯥꯁꯨ ꯁꯥꯡꯅ ꯇꯧꯕ ꯉꯝꯕ ꯑꯣꯏꯕꯤꯎ ꯑꯗꯨꯃꯥꯏꯅ ꯍꯥꯏꯖꯒꯦ